ꯁꯤꯛꯁꯇꯤꯟ ꯖꯅꯋꯥꯔꯤ ꯇꯨ ꯊꯥꯎꯖꯟ ꯁꯤꯛꯁꯇꯤꯟ ꯇ꯭ꯋꯦꯟꯇꯤ ꯐꯣꯔ ꯑꯦꯄ꯭ꯔꯤꯜ ꯇꯨ ꯊꯥꯎꯖꯟ ꯑꯩꯠꯇꯤꯟ ꯁꯕꯦꯟꯇꯤꯟ ꯖꯨꯟ ꯇꯨ ꯊꯥꯎꯖꯟ ꯅꯥꯏꯟꯇꯤꯟ ꯇ꯭ꯋꯦꯟꯇꯤ ꯐꯣꯔ ꯑꯦꯄ꯭ꯔꯤꯜ ꯇꯨ ꯊꯥꯎꯖꯟ ꯇ꯭ꯋꯦꯟꯇꯤ ꯑꯦꯟ ꯐꯤꯐ ꯑꯥꯒꯁꯠ ꯇꯨ ꯊꯥꯎꯖꯟ ꯇ꯭ꯋꯦꯟꯇꯤ ꯊ꯭ꯔꯤ